ꯑꯩꯍꯥꯛꯅ ꯏꯪꯈꯣꯜ ꯅꯠꯇ꯭ꯔꯒ ꯂꯩꯀꯣꯜ ꯑꯃ ꯁꯦꯝꯕ ꯃꯇꯝꯗ ꯑꯩ ꯏꯁꯥꯒꯤ ꯑꯣꯏꯕ ꯑꯩꯒꯤ ꯑꯄꯥꯝꯕ ꯃꯑꯣꯡꯗ ꯑꯩꯅ ꯏꯪꯈꯣꯜꯁꯦ ꯅꯠꯇ꯭ꯔꯒ ꯏꯪꯈꯣꯜ ꯑꯗꯨ ꯁꯦꯝꯖꯩꯑꯕ ꯀꯣ ꯑꯗꯨꯒ ꯑꯩꯅ ꯀꯔꯤꯒꯨꯝꯕ ꯁꯦꯝꯕ ꯇꯥꯔꯒꯁꯨ ꯍꯥꯏꯗꯤ ꯂꯝꯁꯦ ꯖꯒꯥꯁꯦ ꯌꯥꯝꯅ ꯂꯩꯇꯕ ꯃꯔꯝ ꯑꯣꯏꯕꯅ ꯑꯩꯅꯗꯤ ꯃꯌꯥꯝ ꯑꯃꯗꯤ ꯊꯥꯈꯟꯅꯤꯡꯕ ꯀꯣ ꯂꯩꯁꯦ ꯍꯥꯏꯗꯤ ꯑꯦꯟꯁꯥꯡ ꯅꯥꯄꯤ ꯑꯣꯏꯔꯣ ꯑꯗꯒꯤ ꯂꯩ ꯑꯣꯏꯔꯣ ꯏꯪꯈꯣꯜꯁꯤꯗ ꯃꯈꯜ ꯃꯈꯜ ꯃꯌꯥꯝ ꯑꯩꯅ ꯃꯈꯜ ꯃꯈꯜ ꯑꯇꯩ ꯑꯇꯩ ꯃꯌꯥꯝ ꯑꯃꯁꯨ ꯊꯥꯅꯤꯡꯉꯤ ꯑꯗꯨ ꯑꯣꯏꯇꯥꯔꯒꯁꯨ ꯑꯩ ꯏꯪꯈꯣꯜꯁꯦ ꯌꯥꯝꯅ ꯂꯩꯇꯕ ꯃꯔꯝ ꯆꯥꯎꯅ ꯂꯩꯇꯕ ꯃꯔꯝ ꯑꯣꯏꯔꯒ ꯑꯩꯅ ꯊꯥ ꯇꯥꯔꯒꯁꯨ ꯑꯩꯈꯣꯏꯒꯤ ꯃꯔꯤ ꯆꯠꯄꯁꯤꯅ ꯃꯊꯛꯇ ꯆꯠꯍꯟꯈ꯭ꯔꯒ ꯑꯩꯈꯣꯏꯒꯤ ꯆꯩꯒꯨꯝꯕ ꯌꯨꯡꯁꯤꯜꯂꯒ ꯈꯣꯠꯆꯤꯜꯂꯒ ꯑꯗꯨꯃꯥꯏꯅ ꯃꯔꯤ ꯆꯠꯀꯗꯕ ꯀꯩꯅꯣꯁꯤꯡꯁꯤꯅ ꯃꯊꯛ ꯃꯊꯛꯇ ꯑꯗꯨꯝ ꯀꯥꯍꯟꯈ꯭ꯔꯦ ꯑꯗꯨꯒ ꯃꯈꯥꯁꯤꯗꯅ ꯑꯩꯈꯣꯏꯅ ꯃꯔꯣꯏ ꯃꯔꯥꯡꯒꯨꯝꯕ ꯀꯩꯒꯨꯝꯕ ꯑꯩꯈꯣꯏ ꯐꯗꯤꯒꯣꯝꯒꯨꯝꯕ ꯇꯤꯜꯍꯧꯒꯨꯝꯕ ꯂꯩꯗꯅ ꯍꯪꯒꯥꯝꯒꯨꯝꯕ ꯑꯗꯒꯤ ꯑꯈꯣꯏꯒꯤ ꯃꯈꯥꯗ ꯇꯧꯕ ꯌꯥꯕ ꯃꯌꯥꯝ ꯑꯃ ꯀꯣꯕꯤꯗꯒꯤ ꯀꯩꯗꯒꯤ ꯑꯁꯨꯃꯥꯏꯅ ꯊꯥꯖꯔꯦ ꯑꯩꯈꯣꯏꯅ ꯃꯈꯥꯁꯤꯗꯅ ꯑꯗꯨꯒ ꯃꯊꯛ ꯃꯊꯛ ꯑꯩꯈꯣꯏꯅ ꯀꯩꯒꯨꯝꯕ ꯑꯩꯈꯣꯏꯒꯤ ꯐ꯭ꯂꯥꯋꯥꯔꯄꯣꯠꯀꯨꯝꯕ ꯀꯩꯒꯨꯝꯕ ꯌꯥꯟꯁꯤꯟꯖꯔꯒꯁꯨ ꯑꯩꯈꯣꯏꯅ ꯁꯨꯃꯥꯏꯅ ꯌꯥꯟꯊꯖꯔꯒ ꯂꯩꯒꯨꯝꯕ ꯀꯩꯒꯨꯝꯕ ꯑꯗꯨꯒꯤ ꯊꯥꯕ ꯑꯦꯟꯁꯥꯡ ꯑꯩꯈꯣꯏꯒꯤ ꯃꯆꯥ ꯃꯆꯥ ꯊꯥꯕ ꯌꯥꯕ ꯒꯝꯂꯥꯗ ꯀꯩꯗ ꯑꯗꯒꯤ ꯑꯩꯈꯣꯏꯒꯤ ꯄ꯭ꯂꯥꯁꯇꯤꯛꯀꯤ ꯕꯣꯔꯥꯗ ꯀꯩꯗ ꯑꯩꯈꯣꯏꯒꯤ ꯀꯩꯅꯣ ꯂꯩꯗꯅ ꯀꯣ ꯑꯗꯨꯃꯥꯏꯅ ꯊꯥꯗꯅ ꯈꯣꯠꯇꯅ ꯑꯩꯈꯣꯏꯅ ꯐꯖꯅ ꯏꯪꯈꯣꯜꯁꯦ ꯆꯥꯎꯅ ꯃꯤꯅꯁꯨ ꯍꯦꯛ ꯌꯦꯡꯕꯗ ꯐꯖꯕ ꯍꯥꯏꯗꯤ ꯄꯥꯝꯕꯁꯨ ꯑꯣꯏꯗꯅꯕ ꯃꯤꯅꯁꯨ ꯃꯤꯠ ꯊꯛꯄ ꯑꯣꯏꯕ ꯑꯗꯒꯤ ꯑꯩꯈꯣꯏꯅꯁꯨ ꯃꯅꯥ ꯃꯁꯤꯡ ꯃꯌꯥꯝ ꯑꯁꯪ ꯑꯃꯥꯟ ꯊꯥꯔꯒꯗꯤ ꯑꯩꯈꯣꯏꯁꯨ ꯃꯤꯠ ꯅꯥ ꯁꯤꯡꯕ ꯈꯣꯠꯄ ꯍꯥꯏꯕꯗꯣ ꯃꯤꯠ ꯐꯩ ꯈꯣꯠꯂꯤ ꯍꯥꯏꯅꯕꯅꯤꯅ ꯑꯩꯈꯣꯏꯅꯁꯨ ꯃꯈꯜ ꯃꯈꯜꯒꯤ ꯏꯪꯈꯣꯜꯁꯦ ꯒꯥꯔꯗꯦꯅꯤꯡ ꯇꯧꯔꯒ ꯑꯩꯈꯣꯏꯅ ꯍꯦꯛ ꯂꯥꯝꯅ ꯏꯪꯈꯣꯜꯁꯦ ꯊꯥꯕ ꯑꯗꯒꯤ ꯃꯅꯥ ꯃꯁꯤꯡ ꯐꯍꯟꯕ ꯈꯣꯠꯍꯟꯕ ꯑꯗꯒꯤ ꯑꯌꯨꯛ ꯑꯩꯈꯣꯏ ꯏꯁꯥꯗꯁꯨ

ꯂꯩꯁꯦ ꯀꯔꯤꯒꯨꯝꯕ ꯂꯩꯇ꯭ꯔꯒꯗꯤ ꯂꯥꯏ ꯀꯠꯄ ꯑꯣꯏꯔꯣ ꯑꯃ ꯑꯣꯏꯔꯣ ꯑꯗꯒꯤ ꯀꯩꯅꯣꯝ ꯀꯩꯅꯣꯝ ꯇꯧꯔꯛꯄ ꯃꯇꯝꯗ ꯂꯥꯏ ꯇꯤꯟꯒꯤ ꯑꯗꯨꯝ ꯆꯟꯅꯕꯅꯤꯅ ꯑꯩꯈꯣꯏꯅ ꯂꯩꯁꯤꯁꯨ ꯊꯥꯅꯤꯡꯉꯤ ꯑꯗꯨꯃꯥꯏꯅ ꯃꯈꯜ ꯃꯈꯜ ꯃꯇꯝ ꯃꯇꯝꯒꯤ ꯑꯣꯏꯕ ꯂꯩ ꯅꯨꯡ ꯑꯗꯒꯤ ꯑꯦꯟꯁꯥꯡ ꯅꯥꯄꯤ ꯊꯥꯗꯅ ꯈꯣꯠꯇꯅ ꯑꯩꯈꯣꯏꯅ ꯑꯗꯨꯝ ꯏꯪꯈꯣꯜꯁꯤꯗ ꯄꯤꯛꯆꯔꯒꯁꯨ ꯀꯣ ꯂꯣꯏꯅ ꯆꯟꯅꯅꯕ ꯑꯩꯈꯣꯏꯅ ꯑꯗꯨꯃꯥꯏꯅ ꯇꯧꯗꯅ ꯊꯥꯅꯅꯕ ꯍꯣꯠꯅꯖꯩꯕ ꯑꯩꯈꯣꯏꯒꯤ ꯒꯥꯔꯗꯦꯅꯤꯡ ꯑꯁꯤꯗ ꯑꯩꯈꯣꯏꯅ ꯑꯗꯨꯃꯥꯏꯅ ꯊꯝꯖꯩ